ꯃꯅꯤꯄꯨꯔꯗ ꯑꯩꯒꯤ ꯏꯄꯥ ꯏꯄꯨ ꯃꯊꯧꯅꯥ ꯃꯔꯤꯡꯖꯦꯜ ꯂꯩꯕ ꯈꯔ ꯄꯜꯂꯕꯗ ꯕꯤꯔ ꯇꯤꯀꯦꯟꯗ꯭ꯔꯖꯤꯠꯁꯤꯁꯨ ꯑꯃꯅꯤ ꯕꯤꯔ ꯇꯤꯀꯦꯟꯗ꯭ꯔꯖꯤꯠ ꯍꯥꯏꯕꯁꯤ ꯌꯥꯝꯅ ꯃꯊꯧꯅꯥ ꯃꯔꯤꯡꯖꯦꯟ ꯂꯩꯕ ꯕ꯭ꯔꯤꯇꯤꯁꯀꯤ ꯃꯥꯌꯣꯛꯇ ꯂꯥꯟ ꯍꯧꯒꯤꯕ ꯑꯃꯅꯤ ꯂꯥꯟꯗ ꯃꯥꯏꯊꯤꯕꯒꯤꯗꯃꯛꯇ ꯃꯍꯥꯛ ꯑꯁꯤ ꯃꯁꯥꯅ ꯊꯋꯥꯏꯅ ꯄꯣꯟꯊꯥ ꯄꯤꯈꯤ